ꯎꯝ ꯍꯜꯂꯣ ꯍꯜꯂꯣ ꯁꯤ ꯋꯕꯒꯥꯏ ꯕꯖꯥꯔꯒꯤ ꯑꯥꯅꯟ ꯒ꯭ꯔꯣꯁꯔꯤ ꯑꯣꯏꯕꯤꯔꯕ꯭ꯔꯥ ꯑꯣ ꯑꯩ ꯄꯣꯠꯆꯩ ꯈꯤꯇ ꯂꯧꯒꯦ ꯍꯥꯏꯕꯒꯤ ꯑꯩ ꯍꯥꯏꯖꯔꯛꯏ ꯐꯣꯟ ꯇꯧꯖꯔꯛꯑꯝꯃꯤꯅꯤ ꯑꯩꯈꯣꯏ ꯍꯧꯖꯤꯛꯁꯤꯕꯨ ꯑꯆꯊꯥꯎ ꯁꯤꯕꯨ ꯅꯤꯔꯁꯇꯨꯕꯨ ꯀꯌꯥ ꯃꯃꯜ ꯀꯌꯥ ꯂꯩꯔꯤꯒꯦ ꯀꯌꯥꯃꯨꯛ ꯂꯩꯔꯤꯅꯣ ꯍꯧꯖꯤꯛꯁꯤꯕꯨ ꯃꯃꯟꯗꯗꯤ ꯑꯗꯨꯗꯒꯤ ꯀꯩꯅꯣꯗꯨꯅ ꯀꯌꯥ ꯄꯤꯔꯤꯕꯅꯣ ꯑꯩꯈꯣꯏꯒꯤ ꯑꯂꯨꯅ ꯀꯦ ꯖꯤ ꯀꯌꯥ ꯄꯤꯔꯤꯃꯣ ꯍꯧꯖꯤꯛꯁꯤꯕꯨ

ꯑꯂꯨ ꯐꯖꯕ ꯌꯥꯎꯕ ꯑꯆꯧꯕ ꯈꯔ ꯑꯆꯧꯕ ꯐꯖꯕ ꯌꯥꯎꯕ꯭ꯔꯣ ꯑꯂꯨꯗꯨ ꯑꯣ ꯇꯤꯟ ꯆꯪꯕ ꯈꯣꯠꯄ ꯀꯩꯗꯧꯕ ꯑꯗꯨꯝꯕ ꯐꯖꯕ ꯀꯩꯅꯣ ꯇꯧꯕꯗꯤ ꯌꯥꯎꯗꯦꯀꯣ ꯑꯗꯨꯗꯒꯤ ꯀꯩꯅꯣꯗꯤ ꯍꯋꯥꯏ ꯀꯡꯇꯛ ꯂꯩꯕ꯭ꯔꯥ ꯈꯔ ꯐꯖꯕꯗꯣ ꯀꯡꯇꯛꯇꯣ ꯑꯣ ꯀꯡꯇꯛꯇꯨꯅ ꯀꯦꯖꯤꯗ ꯀꯌꯥ ꯄꯤꯔꯤꯕꯅꯣ ꯑꯥ ꯑꯗꯣ ꯃꯨꯁꯣꯔꯤꯗꯤ ꯑꯣ ꯑꯗꯣ ꯑꯩꯈꯣꯏ ꯀꯩꯅꯣꯗꯤ ꯂꯩꯕ꯭ꯔꯥ ꯇꯇꯥ ꯊꯨꯝꯗꯣ ꯇꯇꯥ ꯊꯨꯝ ꯑꯆꯧꯕꯗꯨ ꯃꯆꯥ ꯑꯃꯒ ꯑꯆꯧꯕ ꯑꯃꯒ ꯂꯩꯌꯦ ꯑꯆꯧꯕꯗꯨꯅ ꯀꯌꯥ ꯄꯤꯕꯅꯣ ꯃꯆꯥꯅ ꯀꯌꯥ ꯄꯤꯔꯤꯕꯅꯣ ꯑꯣ ꯆꯦꯡꯗꯤ ꯆꯦꯡꯗꯤ ꯂꯩꯇ꯭ꯔꯣ ꯀꯌꯥ ꯄꯤꯔꯤ ꯆꯦꯡꯅ ꯆꯦꯡꯗꯤ ꯐꯖꯕꯔ ꯀꯃꯥꯏ ꯇꯧꯕꯅꯣ ꯍꯧꯖꯤꯛꯀꯥꯟ ꯆꯦꯡꯗꯨ ꯀꯝꯗꯧꯏ ꯆꯦꯡ

ꯑꯣ ꯑꯗꯨꯗꯒꯤ ꯑꯩꯈꯣꯏꯒꯤ ꯀꯩꯅꯣꯒꯨꯝꯕ ꯑꯩꯈꯣꯏꯒꯤ ꯂꯣꯏꯅꯁꯨꯔꯕꯣ ꯑꯣꯖꯥꯒꯤ ꯗꯨꯀꯥꯟꯁꯦ ꯉꯥꯔꯤ ꯉꯇꯥꯏꯒꯨꯝꯕ ꯀꯩꯒꯨꯝꯕꯗꯤ ꯑꯗꯨꯝ ꯌꯥꯎꯔꯤꯕꯣ ꯉꯥꯔꯤ ꯑꯐꯕ ꯉꯥꯔꯤ ꯑꯍꯥꯎꯕ ꯉꯥꯔꯤ ꯑꯍꯥꯎꯕ ꯌꯥꯎꯔꯤꯕ꯭ꯔꯣ ꯑꯗꯣ ꯍꯧꯖꯤꯛꯀꯤ ꯍꯥꯏꯔꯤꯕꯁꯤꯡꯗꯨ ꯑꯂꯨ ꯀꯦ ꯖꯤ ꯃꯉꯥ ꯑꯃꯅꯦ ꯑꯗꯨꯗꯒꯤ ꯊꯥꯎ ꯂꯤꯇꯔꯒꯤꯗꯣ ꯕꯇꯜ ꯑꯅꯤꯑꯃꯅꯦ ꯑꯗꯨꯗꯒꯤ ꯊꯨꯝ ꯄꯦꯀꯦꯠ ꯑꯍꯨꯝ ꯑꯝꯅꯦ ꯑꯗꯨꯒ ꯑꯩꯈꯣꯏꯒꯤ ꯀꯩꯅꯣꯒꯤ ꯍꯋꯥꯏ ꯀꯡꯇꯛ ꯀꯦ ꯖꯤ ꯑꯃꯒ ꯃꯨꯁꯣꯔꯤ ꯀꯦ ꯖꯤ ꯑꯃꯒꯀꯣ ꯑꯗꯨꯒ ꯑꯩꯈꯣꯏꯒꯤ ꯀꯩꯅꯣꯗꯣ ꯁꯒꯣꯜ ꯍꯋꯥꯏ ꯂꯩꯕꯤꯕ꯭ꯔꯥ ꯁꯒꯣꯜ ꯍꯋꯥꯏꯗꯣ ꯀꯦ ꯖꯤ ꯑꯅꯤꯑꯃꯒ ꯀꯦ ꯖꯤ ꯑꯅꯤꯝꯅꯦ ꯑꯗꯨꯗꯒꯤ ꯀꯩꯅꯣꯒ ꯑꯩꯈꯣꯏꯒꯤ ꯀꯔꯤ ꯀꯔꯤ ꯁꯣꯗꯥ ꯕꯥꯏꯒꯞ ꯀꯨꯝꯕ ꯂꯩꯕꯤꯕ꯭ꯔꯥ ꯎꯇꯤ ꯊꯣꯡꯕ ꯊꯥꯛꯅꯕ ꯁꯣꯗꯥꯗꯣ ꯎꯝ ꯎꯝ ꯃꯣꯏ ꯄꯤꯀꯦꯠ ꯄꯤꯀꯦꯠꯇꯣ ꯑꯗꯨꯗꯨ ꯄꯤꯀꯦꯠ ꯃꯉꯥꯃꯨꯛꯇꯪ ꯍꯥꯞꯄꯤꯔꯛꯑꯣ ꯑꯗꯨꯃꯥꯏꯅ ꯇꯧꯁꯦ ꯑꯗꯨꯒ ꯑꯩꯈꯣꯏꯒꯤ ꯀꯩꯅꯣꯗꯣ ꯑꯩꯈꯣꯏꯒꯤ ꯊꯥꯎ ꯑꯐꯕꯗꯣ ꯉꯁꯥꯏꯗꯨꯅ ꯏꯟꯖꯤꯟꯅ ꯏꯟꯖꯤꯟ ꯊꯥꯎꯗꯣ ꯏꯟꯖꯤꯟ ꯊꯥꯎ ꯑꯐꯕꯗꯣ ꯑꯗꯨ ꯕꯇꯜ ꯑꯍꯨꯝꯒꯨꯝꯕꯗꯪ ꯍꯥꯞꯄꯤꯔꯛꯑꯣꯕ ꯀꯣ ꯑꯗꯨꯒ ꯄꯩꯁꯥꯗꯨ ꯑꯗꯨꯝ ꯄꯨꯟꯅ ꯀꯌꯥ ꯇꯥꯔꯕꯅꯣ ꯍꯥꯏꯗꯣ ꯍꯥꯕꯤꯔꯛꯑꯣ ꯑꯗꯨꯒ ꯑꯩ ꯑꯉꯥꯡ ꯊꯤꯜꯍꯜꯂꯛꯑꯒꯦ ꯄꯩꯁꯥꯗꯣ ꯑꯗꯨꯗꯨꯝ ꯄꯣꯠꯇꯨꯁꯨ ꯑꯉꯥꯡ ꯂꯧ ꯂꯥꯛꯍꯜꯂꯒꯦ ꯀꯣ ꯍꯣꯏ ꯐꯔꯦ ꯐꯔꯦ ꯊꯝꯖꯔꯦ ꯄꯦꯀꯤꯡ ꯇꯧꯕꯤꯔꯝꯃꯣ ꯌꯥꯔꯦ ꯍꯣ ꯍꯣ ꯐꯅꯤ ꯐꯅꯤ ꯊꯝꯃꯦ ꯊꯝꯃꯦ ꯍꯣ ꯍꯣ ꯐꯔꯦ ꯐꯔꯦ